ꯑꯩꯈꯣꯏꯒꯤ ꯈꯨꯡꯒꯪ ꯅꯠꯇ꯭ꯔꯒ ꯂꯩꯀꯥꯏ ꯑꯃꯁꯨꯡ ꯑꯩꯈꯣꯏꯒꯤ ꯁ꯭ꯇꯦꯠꯇ ꯁꯥꯟꯅꯔꯤꯕ ꯃꯁꯥꯟꯅ ꯑꯗꯨꯗꯤ ꯐꯨꯠꯕꯣꯜꯅꯤ ꯐꯨꯠꯕꯣꯜ ꯑꯁꯤ ꯑꯩꯈꯣꯏ ꯂꯩꯀꯥꯏ ꯑꯃꯗꯤ ꯁ꯭ꯇꯦꯠꯁꯤꯡꯅ ꯌꯥꯝꯅ ꯄꯥꯝꯅ ꯁꯥꯟꯅꯩ ꯃꯁꯤꯗ ꯀꯦꯇꯥꯒꯣꯔꯤ ꯌꯥꯝꯅ ꯈꯥꯏꯗꯣꯛꯏ ꯃꯗꯨꯗꯤ ꯃꯤ ꯇꯔꯦꯠꯅ ꯁꯥꯟꯅꯕ ꯌꯥꯏ ꯃꯤ ꯃꯉꯥꯅ ꯁꯥꯟꯅꯕ ꯌꯥꯏ ꯃꯤ ꯃꯥꯄꯟꯅ ꯁꯥꯟꯅꯕ ꯌꯥꯏ ꯃꯤ ꯇꯔꯥ ꯃꯥꯊꯣꯏꯅ ꯁꯥꯟꯅꯕ ꯌꯥꯏ ꯑꯗꯨꯕꯨ ꯑꯅꯝꯕ ꯑꯅꯝꯕꯗꯤ ꯃꯤ ꯃꯥꯄꯟꯅ ꯑꯅꯃꯕ ꯁꯥꯟꯅꯩ ꯑꯗꯨꯒ ꯃꯁꯤꯗ ꯁꯥꯟꯅꯔꯤꯕ ꯆꯍꯤ ꯃꯇꯥꯡ ꯑꯗꯨꯗꯤ ꯆꯍꯤ ꯇꯔꯥꯝꯃꯉꯥꯗꯩꯅ ꯆꯍꯤ ꯀꯨꯟ ꯇꯔꯦꯠ ꯑꯗ꯭ꯋꯥꯏ ꯐꯥꯎꯒꯤ ꯃꯤꯅ ꯑꯗꯨꯝ ꯁꯥꯟꯅꯩ